ꯑꯩ ꯑꯁꯤ ꯃꯁꯥꯟꯅꯕꯗ ꯌꯥꯝꯅ ꯉꯥꯎꯖꯕ ꯃꯤꯁꯛ ꯑꯃꯅꯤ ꯃꯁꯥꯟꯅꯁꯤꯡꯒꯤ ꯃꯅꯨꯡꯗ ꯂꯝꯖꯦꯟ ꯑꯁꯤꯅ ꯈ꯭ꯋꯥꯏꯗꯒꯤ ꯍꯦꯟꯅ ꯑꯃꯨꯛ ꯈꯣꯏꯗꯥꯖꯕ ꯍꯥꯏꯕꯗꯨ ꯑꯣꯏ ꯑꯩꯅ ꯑꯩꯒꯤ ꯄꯨꯟꯁꯤꯗ ꯄꯨꯡꯈꯥꯏ ꯑꯃꯗ ꯀꯤꯂꯣꯃꯤꯇꯔ ꯃꯉꯥ ꯆꯦꯟꯕ ꯑꯁꯤꯅ ꯍꯧꯖꯤꯛ ꯐꯥꯎꯕꯒꯤ ꯑꯣꯏꯅ ꯈ꯭ꯋꯥꯏꯗꯒꯤ ꯋꯥꯡꯕ ꯔꯦꯀꯣꯔꯠ ꯑꯣꯏꯔꯤ ꯑꯩꯅ ꯅꯣꯡꯃꯗ ꯀꯤꯂꯣꯃꯤꯇꯔ ꯑꯅꯤꯗꯒꯤ ꯇꯥꯗꯅ ꯄ꯭ꯔꯥꯛꯇꯤꯁ ꯆꯦꯟꯗꯨꯅ ꯄ꯭ꯔꯥꯛꯇꯤꯁ ꯇꯧꯏ ꯃꯁꯤꯅ ꯑꯩꯉꯣꯟꯗ ꯍꯦꯟꯅ ꯅꯨꯡꯉꯥꯏꯍꯟꯕ ꯍꯛꯆꯥꯡꯗ ꯅꯨꯡꯉꯥꯏꯍꯟꯕ ꯍꯥꯏꯕꯗꯨ ꯑꯣꯏ ꯑꯗꯨꯒ ꯑꯩꯅ ꯐꯪꯕ ꯄꯥꯝꯂꯤꯕ ꯄꯥꯟꯗꯝꯅ ꯏꯟꯇꯔꯅꯦꯁꯅꯦꯜ ꯄ꯭ꯂꯦꯌꯥꯔ ꯑꯃ ꯑꯣꯏꯅ ꯂꯝꯖꯦꯟ ꯃꯁꯥꯟꯅ ꯑꯁꯤꯗ ꯁꯥꯟꯅꯕ ꯑꯗꯨꯒ ꯁꯅꯥꯒꯤ ꯇꯀꯃꯥꯟ ꯂꯧꯕ ꯑꯁꯤꯅꯤ